ꯑꯩꯈꯣꯏꯒꯤ ꯃꯣꯔꯦꯗ ꯂꯩꯔꯤꯕ ꯍꯦꯜꯠ ꯀꯤꯌꯥꯔ ꯁꯤꯁꯇꯦꯝ ꯑꯁꯤ ꯀꯌꯥ ꯅꯨꯡꯉꯥꯏꯇꯦ ꯑꯗꯨꯗ ꯂꯩꯔꯤꯕ ꯗꯤꯁꯄꯦꯟꯁꯔꯤꯗ ꯍꯤꯗꯥꯛ ꯂꯥꯡꯊꯛꯁꯨ ꯃꯔꯥꯡ ꯀꯥꯏꯅ ꯂꯩꯇꯦ ꯗꯣꯛꯇꯔꯁꯨ ꯂꯩꯒꯟꯗꯦ ꯑꯗꯨꯒ ꯂꯩꯔꯤꯕ ꯍꯣꯁꯄꯤꯇꯥꯜꯒꯤ ꯁꯤꯁꯇꯦꯝ ꯑꯁꯤꯁꯨ ꯀꯌꯥ ꯐꯕ ꯑꯣꯏꯗꯦ ꯍꯥꯏꯖꯤꯟ ꯁꯤꯁꯇꯦꯝ ꯍꯥꯏꯕꯗꯤ ꯑꯩꯈꯣꯏꯒꯤ ꯏꯁꯤꯡ ꯏꯁꯤꯡ ꯃꯥꯏꯁꯤꯡ ꯅꯨꯡꯉꯥꯏꯇꯦ ꯂꯩꯔꯤꯕ ꯇꯣꯏꯂꯦꯠ ꯁꯦꯡꯗꯦ ꯑꯗꯣ ꯀ꯭ꯋꯥꯍꯤ ꯈꯪꯗꯦ ꯀꯔꯤ ꯈꯪꯗꯦ ꯑꯃꯣꯠ ꯑꯀꯥꯏ ꯄꯪꯊꯥꯗ ꯊꯥꯗꯩ ꯑꯗꯨꯒ ꯑꯁꯦꯡ ꯑꯃꯥꯡꯁꯨ ꯈꯪꯗꯦ ꯑꯗꯨꯗ ꯂꯩꯔꯤꯕ ꯑꯅꯥ ꯑꯌꯦꯛꯁꯨ ꯐꯖꯅ ꯂꯥꯏꯌꯦꯡꯒꯦ ꯍꯥꯏꯕꯗꯁꯨ ꯂꯥꯏꯌꯦꯡ ꯐꯝ ꯀꯌꯥ ꯃꯊꯣꯡ ꯆꯥꯗꯦ ꯍꯤꯗꯥꯛꯀꯤ ꯆꯠꯂꯁꯨ ꯍꯤꯗꯥꯛ ꯐꯪꯗꯦ ꯑꯗꯨꯒ ꯑꯩꯈꯣꯏꯅ ꯂꯥꯏꯌꯦꯡꯕ ꯆꯠꯄ ꯃꯇꯝꯗꯅ ꯀ꯭ꯌꯨꯁꯦ ꯌꯥꯝ ꯁꯥꯡꯅ ꯂꯦꯞꯄꯗꯁꯨ ꯑꯩꯈꯣꯏ ꯋꯥꯏ ꯑꯗꯣ ꯀꯔꯤꯒꯨꯝꯕ ꯑꯅꯥ ꯑꯌꯦꯛ ꯀꯔꯤꯒꯨꯝꯕ ꯁꯦꯔꯤꯌꯁ ꯑꯃ ꯊꯣꯛꯑꯦ ꯈꯣꯠꯂꯦ ꯑꯩꯈꯣꯏ ꯏꯝꯐꯥꯜ ꯐꯥꯎ ꯂꯥꯛꯅꯅꯕꯒꯤꯁꯨ ꯃꯊꯣꯡ ꯆꯥꯕ ꯀꯌꯥ ꯐꯪꯗꯦ ꯑꯦꯝꯕꯨꯂꯦꯟꯁ ꯁꯤꯁꯇꯦꯝꯁꯤꯁꯨ ꯂꯩꯇꯦ ꯑꯗꯨꯒ ꯑꯩꯈꯣꯏꯅ ꯏꯝꯐꯥꯜ ꯐꯥꯎ ꯌꯧꯔꯛꯄꯗ ꯄꯩꯁꯥ ꯅꯨꯡꯁꯥ ꯀꯌꯥ ꯄꯥꯏꯕ ꯑꯣꯏꯗꯕꯅꯤꯅ ꯑꯗꯨ ꯐꯔꯛ ꯇꯥꯏ ꯂꯝꯕꯤ ꯂꯝꯈꯥꯡꯁꯨ ꯅꯨꯡꯉꯥꯏꯇꯦ ꯑꯗꯨꯅ ꯌꯥꯔꯗꯤ ꯍꯦꯜꯠ ꯀꯤꯌꯔ ꯁꯤꯁꯇꯦꯝ ꯑꯁꯤ ꯑꯩꯈꯣꯏ ꯃꯣꯔꯦ ꯔꯣꯝꯗ ꯈꯪꯗꯦ ꯈꯨꯡꯒꯪ ꯂꯣꯝꯗ ꯑꯣꯏꯔꯁꯨ ꯈꯔ ꯐꯖꯅ ꯌꯦꯡꯁꯤꯟꯕꯤꯕ ꯄꯥꯝꯃꯤ